ꯍꯜꯂꯣ ꯂꯝꯖꯤꯡꯕ ꯀꯦꯞ ꯁꯦꯟꯇꯔ ꯑꯣꯏꯕꯤꯔꯕ꯭ꯔꯣ ꯑꯩꯅ ꯉꯁꯥꯏ ꯄꯨꯡ ꯑꯃꯒꯤ ꯊꯧꯕꯥꯜ ꯇꯨ ꯀꯛꯆꯤꯡ ꯆꯠꯅꯕ ꯒꯥꯔꯤ ꯑꯣꯗꯔ ꯇꯧꯖꯈꯤꯕꯅꯦ ꯑꯗꯣ ꯍꯧꯖꯤꯛ ꯄꯨꯡ ꯑꯅꯤ ꯍꯦꯜꯂꯕ ꯐꯥꯎꯕ ꯒꯥꯔꯤꯗꯣ ꯑꯣꯗꯔ ꯂꯥꯛꯈꯤꯗ꯭ꯔꯦ ꯍꯣꯏ ꯑꯗꯣ ꯅꯣꯏꯅ ꯂꯥꯛꯇ꯭ꯔꯕꯅꯤꯅ ꯍꯧꯖꯤꯛ ꯑꯩ ꯒꯥꯔꯤꯗꯨ ꯀꯦꯟꯁꯦꯜ ꯇꯧꯖꯔꯒꯦ ꯍꯣꯏ ꯀꯦꯟꯁꯦꯜ ꯇꯧꯔꯒꯦ ꯑꯗꯣ ꯌꯥꯝꯅ ꯂꯦꯠ ꯑꯣꯏꯃꯜꯂꯦ ꯊꯕꯛ ꯇꯧꯕꯗ ꯔꯤꯛꯁ ꯑꯝꯇ ꯂꯧꯗꯕ ꯃꯥꯜꯂꯦ ꯍꯣꯏ ꯃꯇꯨꯡꯗꯗꯤ ꯁꯨꯃꯥꯏꯅ ꯇꯧꯕꯤꯔꯅꯨ ꯍꯣꯏ ꯊꯝꯖꯔꯒꯦ